ꯇꯥꯖꯩ ꯇꯥꯖꯩ ꯑꯥ ꯃꯥꯅꯤ ꯃꯥꯅꯤ ꯉꯥꯁꯤ ꯔꯧꯗꯅ ꯀꯦꯖꯤꯗ ꯆꯥꯝꯃꯒ ꯃꯔꯐꯨ ꯄꯤꯔꯤ ꯑꯗꯨꯒ ꯁꯤꯜꯕꯔꯗꯅ ꯀꯦꯖꯤꯗ ꯆꯥꯝꯃ ꯇꯔꯥ ꯀꯨꯟ ꯁꯨꯃꯥꯏꯅ ꯑꯗꯨꯝ ꯄꯤ ꯑꯣꯐꯔꯗꯤ ꯑꯩꯈꯣꯏꯁꯤ ꯍꯧꯖꯤꯛꯃꯛꯀꯤꯗꯤ ꯂꯩꯖꯗ꯭ꯔꯤ ꯈꯔ ꯃꯇꯝ ꯈꯔ ꯂꯩꯔꯒꯗꯤ ꯑꯣꯐꯔ ꯊꯥꯖꯒꯦ ꯍꯥꯏꯅꯗꯤ ꯈꯜꯂꯤ ꯑꯥ ꯂꯥꯛꯄꯤꯌꯨ ꯂꯥꯛꯄꯤꯌꯨ ꯍꯣꯏ ꯍꯣꯏ ꯍꯣꯏ